ꯑꯩꯈꯣꯏꯒꯤ ꯆꯥꯛꯈꯨꯝꯗ ꯑꯦꯂꯦꯛꯇ꯭ꯔꯤꯛꯁꯤꯇꯤꯒꯤ ꯑꯣꯏꯕ ꯄꯣꯠꯂꯝꯁꯤꯡ ꯑꯗꯨꯗꯤ ꯏꯟꯗꯛꯁꯟ ꯔꯥꯏꯁ ꯀꯨꯀꯔ ꯕ꯭ꯂꯕ ꯒ꯭ꯔꯥꯏꯟꯗꯔ ꯒ꯭ꯌꯥꯁ ꯁꯤꯂꯤꯟꯗꯔ ꯑꯣꯚꯦꯜ ꯊꯥꯏꯅꯒꯤ ꯃꯇꯝꯗ ꯌꯥꯝꯅ ꯑꯋꯥꯕꯁꯤꯡ ꯊꯦꯡꯅꯔꯛꯄ ꯑꯗꯨ ꯈꯨꯗꯣꯡ ꯆꯥꯗꯕ ꯀꯌꯥꯁꯤꯡ ꯑꯗꯨꯗꯤ ꯊꯥꯏꯅꯒꯤ ꯃꯇꯝꯗꯗꯤ ꯒ꯭ꯌꯥꯁꯁꯨ ꯂꯩꯔꯛꯇꯕꯅ ꯃꯔꯝ ꯑꯣꯏꯔꯒ ꯆꯔꯨꯅ ꯆꯥꯛ ꯊꯣꯡꯗꯨꯅ ꯁꯤꯡ ꯑꯣꯏꯗꯨꯅ ꯆꯔꯨꯅ ꯆꯥꯛ ꯆꯥꯔꯛꯏ ꯑꯗꯒꯤ ꯃꯇꯝꯗꯨꯗꯗꯤ ꯃꯣꯔꯣꯛ ꯇꯛꯅꯉꯥꯏꯒꯤ ꯒ꯭ꯔꯥꯏꯟꯗꯔꯒꯨꯝꯕꯁꯨ ꯂꯩꯇꯦ ꯑꯗꯨꯗꯨꯅ ꯅꯨꯡꯁꯨꯅ ꯅꯨꯡꯒꯤ ꯁꯨꯝꯕꯜꯗ ꯁꯨꯗꯨꯅ ꯃꯣꯔꯣꯛ ꯌꯥꯏꯉꯪ ꯀꯌꯥꯅꯆꯤꯡꯕꯁꯨ ꯁꯨꯔꯛꯏ ꯃꯔꯣꯏ ꯁꯨꯅꯕꯒꯤꯁꯨ ꯂꯩꯇꯕꯅ ꯃꯔꯝ ꯑꯣꯏꯔꯒ ꯅꯨꯡꯁꯨꯗ ꯁꯨꯔꯛꯏ ꯑꯗꯨꯒꯨꯝꯕ ꯄ꯭ꯔꯣꯕ꯭ꯂꯦꯝ ꯀꯌꯥꯗꯨꯅ ꯌꯥꯝꯅ ꯑꯋꯥꯕꯁꯦ ꯃꯌꯥꯝ ꯊꯦꯡꯅꯔꯛꯑꯦ ꯑꯗꯨꯇꯁꯨ ꯅꯠꯇꯅ ꯊꯥꯏꯅꯒꯤ ꯃꯇꯝꯗꯗꯤ ꯏꯁꯤꯡ ꯐꯥꯎꯕ ꯐꯪꯗꯗꯅ ꯇꯨꯔꯦꯜꯗꯒꯤ ꯀꯣꯛꯅ ꯍꯣꯟꯗꯨꯅ ꯆꯥꯛ ꯊꯣꯡꯅꯕ ꯑꯃꯗꯤ ꯊꯛꯅꯕ ꯐꯤꯁꯨ ꯐꯤꯆꯥꯝꯅꯕ ꯑꯁꯤꯅꯒꯨꯝꯕ ꯑꯁꯤꯅꯆꯤꯡꯕ ꯀꯌꯥ ꯑꯃꯁꯨ ꯑꯋꯥꯕ ꯀꯌꯥ ꯑꯃꯁꯨ ꯊꯦꯡꯅꯔꯛꯑꯦ ꯃꯇꯝꯗꯨꯗꯗꯤ ꯏꯁꯇ꯭ꯔꯤꯁꯨ ꯂꯩꯇꯕꯅ ꯃꯔꯝ ꯑꯣꯏꯔꯒ ꯃꯩꯇꯥꯜꯅ ꯇꯛꯇꯨꯅ ꯏꯁꯇ꯭ꯔꯤ ꯃꯃꯤ ꯀꯌꯥ ꯇꯥꯗꯕꯒꯤ ꯑꯋꯥꯕꯁꯨ ꯃꯥꯏꯌꯣꯛꯅꯔꯛꯏ ꯃꯇꯝꯗꯨꯗꯗꯤ ꯌꯥꯝꯅ ꯋꯥꯕ ꯍꯥꯏꯕꯁꯦ ꯑꯋꯥꯕꯒꯤ ꯑꯋꯥꯕ ꯉꯥꯛꯇꯅꯤ ꯃꯇꯝꯗꯨꯗꯗꯤ ꯍꯧꯖꯤꯛ ꯑꯣꯏꯔꯤꯕꯁꯤꯒ ꯃꯇꯝ ꯊꯥꯏꯅꯒꯤ ꯃꯇꯝꯗꯨꯒ ꯌꯥꯝꯅ ꯈꯦꯠꯅꯔꯦ ꯍꯧꯖꯤꯛꯇꯤ ꯌꯥꯝꯅ ꯆꯥꯎꯈꯠꯂꯦ ꯑꯗꯨꯅ ꯍꯧꯖꯤꯛ ꯑꯣꯏꯔꯤꯕ ꯁꯤꯒꯨꯝꯅ ꯊꯥꯏꯅꯒꯤ ꯃꯇꯝꯗꯗꯤ ꯑꯃꯠꯇꯁꯨ ꯂꯩꯔꯛꯇꯦ ꯑꯗꯨꯗꯨꯅ ꯏꯁꯤꯡꯒꯤ ꯑꯣꯏꯒꯦꯔꯥ ꯍꯤꯔꯝ ꯈꯨꯗꯤꯡꯃꯛꯇ ꯑꯋꯥꯕ ꯍꯥꯏꯕꯗꯣ ꯑꯋꯥꯕ ꯑꯣꯏꯔꯛꯏ ꯊꯥꯏꯅꯒ ꯍꯧꯖꯤꯛꯀꯗꯤ ꯌꯥꯝꯅ ꯈꯦꯠꯅꯕ ꯍꯥꯏꯕꯗꯨꯁꯨ ꯑꯣꯏꯔꯦ